ꯂꯝ ꯀꯣꯏꯕꯁꯤꯡꯅ ꯂꯥꯛꯄ ꯃꯇꯝꯗ ꯀꯛꯆꯤꯡ ꯕꯖꯥꯔꯗ ꯑꯗꯨꯝ ꯆꯪꯉꯒ ꯑꯩꯈꯣꯏꯅ ꯄꯣꯠꯆꯩ ꯂꯩꯕ ꯌꯥꯔꯦ ꯀꯛꯆꯤꯡ ꯕꯖꯥꯔꯗꯒꯤ ꯅꯨꯄꯥ ꯅꯨꯄꯤ ꯑꯉꯥꯡ ꯈꯥꯛꯇꯕꯅ ꯄꯣꯠ ꯈꯨꯗꯤꯡꯃꯛ ꯁꯥꯏꯖ ꯈꯨꯗꯤꯡꯃꯛ ꯐꯪꯉꯦ ꯐꯤꯔꯣꯜꯗ ꯐꯪꯉꯦ ꯈꯣꯎꯞ ꯐꯪꯉꯦ

ꯍꯣꯡꯅꯁꯨ ꯐꯪꯕꯗ ꯄꯨꯜꯂꯞ ꯂꯩꯕ ꯌꯥꯈꯔꯦ